ꯏꯗꯨꯀꯦꯁꯟ ꯂꯣꯟꯒꯤ ꯃꯇꯥꯡꯁꯦ ꯑꯩ ꯀꯩꯅꯣꯗꯤ ꯑꯋꯦꯔꯗꯤ ꯑꯣꯏ ꯈꯪꯗꯤ ꯈꯪꯉꯤ ꯏꯗꯨꯀꯦꯁꯅꯦꯜ ꯂꯣꯟꯁꯤ ꯂꯧꯕ ꯌꯥꯏ ꯍꯥꯏꯕꯗꯣ ꯑꯗꯨꯕꯨ ꯑꯩꯒꯤ ꯑꯣꯏꯅꯗꯤ ꯀꯩꯅꯣꯁꯦ ꯏꯗꯨꯀꯦꯁꯟ ꯂꯣꯟꯁꯦ ꯑꯩꯒꯤ ꯑꯣꯏꯅꯗꯤ ꯂꯧꯗ꯭ꯔꯤ ꯑꯩꯒꯤ ꯐꯦꯃꯤꯂꯤ ꯔꯤꯂꯦꯇꯤꯐ ꯐ꯭ꯔꯦꯟꯁꯇꯁꯨ ꯏꯗꯨꯀꯦꯁꯟ ꯂꯣꯟꯁꯦ ꯂꯧꯗ꯭ꯔꯤ ꯑꯗꯨꯅ ꯁꯤꯒꯤ ꯊꯣꯏꯗꯣꯛꯄ ꯃꯇꯥꯡꯗꯤ ꯑꯩ ꯏꯗꯨꯀꯦꯁꯟ ꯂꯣꯟꯒꯤꯁꯤꯗꯤ ꯑꯩ ꯈꯪꯗꯦ ꯈꯪꯕ ꯍꯥꯏꯕ ꯉꯝꯃꯔꯣꯏ ꯁꯤ ꯃꯇꯥꯡꯁꯤꯗꯤ